ꯁꯦꯟꯅꯕ ꯑꯃꯁꯨ ꯆꯪꯉꯤ ꯐꯠꯇ ꯍꯥꯎꯗꯤ ꯆꯥꯁꯤꯜꯂꯨꯒꯗ꯭ꯔꯥ ꯑꯃ ꯑꯃ ꯇꯧꯔꯨꯒꯗ꯭ꯔꯥ ꯍꯥꯏꯅ ꯑꯗꯒꯤ ꯃꯄꯥꯡꯒꯜꯁꯨ ꯀꯟꯕ ꯍꯦꯜꯂꯤ ꯃꯈꯣꯏꯅ ꯊꯥꯗꯣꯛꯑꯕꯅꯤꯅ ꯑꯗꯣ ꯁꯤꯕꯗꯤ ꯍꯣꯏ ꯊꯥꯗꯣꯛꯄꯒ ꯐꯥꯝꯗ ꯂꯣꯏꯕꯒꯗꯤ ꯈꯔ ꯈꯦꯠꯅꯩ ꯊꯥꯗꯣꯛꯄꯁꯤꯅꯕꯨ ꯐꯠꯇ ꯍꯥꯎꯗꯤ ꯆꯥꯁꯤꯜꯂꯨꯗꯅ ꯁꯤꯕꯁꯨ ꯌꯥꯎꯋꯤ ꯑꯗꯒꯤ ꯁꯤꯗ꯭ꯔꯒꯗꯤ ꯃꯄꯥꯡꯒꯟ ꯀꯟꯗꯅ ꯃꯈꯣꯏꯁꯤ ꯆꯥꯕꯗꯁꯨ ꯌꯥꯝꯅ ꯍꯥꯎꯕ ꯃꯄꯥꯡꯒꯟꯁꯨ ꯀꯟꯕ ꯏꯁꯥꯗꯁꯨ ꯅꯥꯗ ꯌꯦꯛꯇꯕ ꯍꯥꯏꯕꯗꯨꯁꯨ ꯑꯣꯏ ꯑꯗꯒꯤ ꯐꯥꯝꯒꯤꯁꯤꯅꯕꯨ ꯐꯥꯖꯜꯂꯒ ꯑꯀꯣꯏꯕꯗ ꯀꯣꯏꯁꯤꯜꯂꯒ ꯊꯝꯃꯕꯅꯤꯅ ꯌꯥꯝꯅ ꯆꯦꯟꯗꯅ ꯆꯣꯡꯗꯅ ꯇꯧꯗ꯭ꯔꯕꯅꯤꯅ ꯃꯣꯏꯅ ꯃꯄꯥꯡꯒꯟꯁꯨ ꯑꯗꯨꯝ ꯈꯔꯁꯨ ꯁꯣꯛꯑꯦ ꯌꯥꯝꯅ ꯀꯟꯕꯁꯨ ꯑꯣꯏꯗꯦ ꯃꯈꯣꯏꯗꯤ ꯀꯩꯒꯤꯅꯣꯗ ꯐꯥꯖꯤꯜꯂꯒ ꯐꯥꯝꯅꯤꯅ ꯀꯣꯏꯁꯤꯜꯂꯒ ꯊꯝꯃꯕꯅꯤꯅ ꯊꯥꯗꯣꯛꯄꯁꯤꯅꯕꯨ ꯀꯣꯏꯆꯠ ꯆꯠꯇꯅ ꯑꯃ ꯑꯃ ꯇꯧꯗꯅ ꯆꯦꯟꯗꯅ ꯆꯣꯡꯗꯅ ꯇꯤꯟ ꯀꯥꯡ ꯊꯤꯗꯅ ꯑꯗꯒꯤ ꯎꯅꯥ ꯋꯅꯥ ꯆꯥꯗꯅ ꯆꯦꯡ ꯍꯋꯥꯏ ꯀꯔꯤ ꯀꯔꯥ ꯑꯇꯥ ꯑꯇꯨ ꯀꯌꯥ ꯆꯥꯗꯅ ꯃꯈꯣꯏꯗꯤ ꯃꯄꯥꯡꯒꯟ ꯀꯟꯅ ꯃꯣꯏꯗꯤ ꯍꯤꯡꯉꯤ ꯈꯦꯠꯅꯕ ꯍꯥꯏꯕꯨ ꯁꯤꯅꯤ ꯑꯗꯒꯤ ꯉꯥꯅꯨ ꯃꯈꯜꯗꯤ ꯕꯤꯂꯥꯇꯤ ꯂꯩꯔꯦ ꯀꯥꯡꯉꯥ ꯂꯩꯔꯦ ꯃꯨꯛꯁꯟ ꯂꯩꯔꯦ ꯑꯗꯒꯤ ꯁꯨꯔꯤꯠ ꯉꯥꯅꯨ ꯍꯥꯏꯅꯁꯨ ꯂꯩ ꯁꯤꯁꯤꯡ ꯁꯤꯅꯤ ꯁꯤꯁꯤꯡ ꯁꯤꯗꯤ ꯀꯥꯡꯉꯥꯅ ꯑꯃꯨꯛ ꯀꯥꯡꯉꯥꯒꯤꯗꯤ ꯃꯆꯤꯟꯖꯥꯛꯁꯨ ꯌꯥꯝꯅ ꯆꯥꯏ ꯆꯥꯎꯁꯨ ꯆꯥꯎꯋꯤ ꯑꯗꯒꯤ ꯃꯆꯥꯁꯨ ꯌꯥꯝꯅ ꯀꯣꯛꯇꯦ ꯀꯣꯛꯇ꯭ꯔꯁꯨ ꯃꯥꯒꯤ ꯃꯆꯥꯁꯤꯡꯗꯨꯁꯨ ꯌꯥꯝꯅ ꯃꯥꯡꯕ ꯑꯣꯏꯗꯦ ꯃꯆꯪ ꯑꯣꯏꯕ ꯉꯥꯛꯇ ꯑꯣꯏ ꯑꯗꯒꯤ ꯁꯨꯔꯤꯠ ꯉꯥꯅꯨꯁꯤꯅ ꯑꯃꯨꯛ ꯄꯤꯛꯏ ꯄꯤꯛꯑꯒ ꯌꯥꯝꯅ ꯆꯦꯛꯁꯤꯟꯕ ꯆꯥꯕꯗꯁꯨ ꯌꯥꯝꯅ ꯍꯥꯎꯕ ꯄ꯭ꯔꯦꯛ ꯄ꯭ꯔꯦꯛꯀ ꯂꯥꯎꯔꯒ ꯉꯧꯔ ꯆꯥꯕꯗꯁꯨ ꯌꯥꯝ ꯍꯥꯎꯕ ꯑꯗꯒꯤ ꯃꯆꯥꯁꯨ ꯌꯥꯝꯅ ꯀꯣꯛꯀꯟꯕ ꯃꯔꯨꯝꯁꯨ ꯌꯥꯝꯅ ꯊꯨꯒꯟꯕ ꯉꯥꯅꯨꯅꯤ ꯑꯗꯒꯤ ꯕꯤꯂꯥꯇꯤꯅꯕꯨ ꯕꯤꯂꯥꯇꯤꯁꯤꯁꯨ ꯑꯗꯨꯃꯛ ꯃꯔꯨꯝ ꯌꯥꯝꯅ ꯊꯨꯏ ꯑꯗꯒꯤ ꯃꯥꯗꯤ ꯃꯆꯥ ꯑꯣꯟꯕꯗꯁꯨ ꯊꯣꯏꯅ ꯃꯥꯡꯒꯟꯗꯦ ꯃꯆꯥꯁꯨ ꯌꯥꯝꯅ ꯑꯣꯜꯂꯤ ꯃꯥꯁꯨ ꯁꯥ ꯑꯣꯏꯅ ꯃꯤꯉꯣꯟꯗꯁꯨ ꯌꯥꯝꯅ ꯀꯥꯅꯕ ꯄꯤꯕ ꯁꯥ ꯃꯈꯜ ꯑꯃꯅꯤ ꯕꯤꯂꯥꯇꯤꯁꯤꯁꯨ ꯂꯣꯏꯅ ꯐꯩ ꯃꯨꯛꯁꯟꯁꯨ ꯐꯩ ꯃꯨꯛꯁꯟꯁꯤꯁꯨ ꯑꯩꯈꯣꯏꯗ ꯌꯥꯝꯅ ꯀꯥꯅꯕ ꯄꯤ ꯑꯗꯒꯤ ꯁꯥꯁꯨ ꯍꯥꯎꯋꯤ ꯃꯥꯁꯨ ꯑꯗꯨꯃꯛ ꯃꯔꯨꯝꯁꯤ ꯄꯤ ꯃꯔꯨꯝꯁꯤ ꯃꯆꯥꯁꯨ ꯑꯗꯨꯝ ꯑꯣꯡꯒꯜꯂꯤ

ꯆꯥꯝꯃꯒꯤ ꯃꯊꯛꯇ ꯊꯨꯕ ꯀꯥꯅꯕꯁꯨ ꯑꯣꯏ ꯑꯗꯒꯤ ꯂꯣꯀꯦꯟꯒꯤ ꯌꯦꯟꯁꯤꯅ ꯑꯃꯨꯛ ꯃꯔꯨꯝꯗꯤ ꯌꯥꯝ ꯊꯨꯗꯦ ꯍꯥꯏꯕꯕꯨ ꯑꯗꯨꯛꯀꯤ ꯃꯇꯤꯛ ꯑꯩꯈꯣꯏꯗ ꯆꯥꯕꯗꯁꯨ ꯏꯁꯥꯗ ꯀꯥꯅꯍꯜꯂꯤ ꯍꯥꯎꯁꯨ ꯍꯥꯎꯍꯜꯂꯤ ꯑꯗꯨꯛꯀꯤ ꯃꯇꯤꯛ ꯐꯩ ꯊꯥꯗꯣꯛꯄ ꯌꯦꯟꯁꯤꯅ ꯑꯗꯨꯛꯀꯤ ꯃꯇꯤꯛ ꯏꯁꯥꯗꯁꯨ ꯀꯥꯅꯕ ꯈ꯭ꯋꯥꯏꯗꯒꯤ ꯍꯥꯎꯕ ꯈ꯭ꯋꯥꯏꯗꯒꯤ ꯐꯕ ꯑꯣꯏ ꯑꯁꯤꯅꯆꯤꯡꯕꯅꯤ